ꯍꯜꯂꯣ ꯑꯣ ꯑꯣ ꯑꯣ ꯍꯣꯏ ꯍꯣꯏ ꯇꯧꯁꯦ ꯇꯧꯁꯦ ꯑꯥ ꯑꯥ ꯑꯥ ꯎꯝ ꯎꯝ ꯑꯣꯀꯦ ꯎꯝ

ꯑꯣ ꯑꯗꯨꯀꯣ ꯑꯗꯨꯕꯨꯗꯤ ꯀꯩꯁꯨ ꯋꯥꯔꯨꯅꯨꯗ ꯍꯧꯖꯤꯛꯁꯦ ꯃꯦꯟꯁꯤꯅ ꯑꯩꯅ ꯈꯪꯅꯤꯡꯕꯁꯤꯅ ꯀꯔꯝꯀꯥꯟꯗ ꯀꯥꯞꯅꯤꯡꯕ꯭ꯔꯥ ꯑꯗꯨꯒ ꯀꯩ ꯅꯨꯃꯤꯠꯇ ꯑꯣꯏꯒꯦꯔꯥ ꯑꯥ ꯅꯦꯛꯁ ꯋꯤꯛꯇꯀꯣ ꯑꯩꯒꯤꯁꯦ ꯑꯩꯁꯨ ꯏꯁꯂꯣꯠꯁꯦꯀꯣ ꯃꯥꯡꯖꯧꯅꯅ ꯍꯥꯏꯗ꯭ꯔꯗꯤ ꯈꯔ ꯇꯥꯏꯠ ꯑꯣꯏꯕꯅꯤꯅ ꯅꯪꯒꯤꯁꯨ ꯃꯇꯝ ꯑꯀꯛꯅꯕ ꯑꯃ ꯍꯥꯏꯕꯤꯔꯗꯤ ꯑꯩꯉꯣꯟꯗ ꯌꯥꯝ ꯅꯨꯡꯉꯥꯏꯒꯅꯦꯕꯀꯣ ꯑꯗꯨ ꯇ꯭ꯌꯨꯁꯗꯦꯀꯣ ꯉꯥꯏꯈꯣꯀꯣ ꯑꯩꯒꯤ ꯏꯁꯂꯣꯠꯁꯦ ꯇ꯭ꯌꯨꯁꯗꯦꯁꯦ ꯌꯥꯒꯅꯤ ꯇ꯭ꯌꯨꯁꯗꯦ ꯇ꯭ꯌꯨꯁꯗꯦ ꯇꯧꯁꯦ ꯑꯗꯨꯒ ꯀꯩꯅꯣꯒꯤꯁꯦ ꯅꯍꯥꯟꯒꯤ ꯀꯩꯅꯣꯗꯨꯗ ꯑꯗꯨꯝ ꯊꯦꯡꯅꯁꯦ ꯍꯥꯏꯕ꯭ꯔꯥ ꯉꯍꯥꯟ ꯄꯤꯛꯀꯞ ꯄꯣꯏꯟꯗꯣ ꯑꯣ ꯐꯔꯦ ꯐꯔꯦ ꯑꯗꯨꯒ ꯀꯩꯅꯣ ꯑꯗꯨꯒꯀꯣ ꯍꯟꯗꯛꯀꯤꯁꯦꯀꯣ ꯉꯍꯥꯟꯕꯨꯗꯤ ꯅꯉꯣꯟꯗꯁꯨ ꯈꯔ ꯍꯥꯏꯔꯝꯈ꯭ꯔꯝꯅꯦ ꯍꯟꯗꯛꯀꯤꯗꯤ ꯐꯣꯇꯣꯒ ꯑꯩꯈꯣꯏꯒꯤ ꯐꯤꯁꯦ ꯈꯔ ꯈꯔ ꯍꯦꯟꯒꯠꯂꯦꯕꯀꯣ ꯑꯗꯨ ꯑꯁꯣꯝꯗꯁꯨ ꯒ꯭ꯌꯥꯟ ꯇꯥꯒꯅꯤ ꯈꯜꯂꯦ ꯑꯗꯨ ꯑꯣꯏꯕꯅꯤꯅ ꯍꯟꯗꯛꯀꯤꯗꯤ ꯑꯁꯣꯝꯅꯁꯨ ꯈꯤꯇꯪ ꯐꯤꯗꯨ ꯈꯤꯇꯪ ꯍꯥꯞꯄꯤꯕꯇꯥꯔꯦ

ꯑꯥ ꯑꯗꯨꯕꯨꯗꯤ ꯅꯪ ꯀꯣꯏꯁꯟ ꯇꯧꯅꯤꯡꯉꯥꯏ ꯂꯩꯔꯣꯏ ꯑꯣꯀꯦ ꯑꯩ ꯃꯐꯝꯁꯨ ꯄꯔꯐꯦꯛ ꯑꯣꯏꯕ ꯎꯝ ꯍꯥꯏꯔꯣꯍꯦ ꯑꯣꯀꯦ ꯑꯗꯨꯒꯤꯗꯤ ꯅꯪ ꯀꯩꯁꯨ ꯋꯥꯔꯨꯅꯨ ꯃꯐꯝꯁꯨ ꯑꯩ ꯄꯔꯐꯦꯛ ꯑꯣꯏꯕ ꯃꯐꯝ ꯑꯃ ꯈꯪꯈ꯭ꯔꯦꯕꯀꯣ ꯑꯗꯨꯗ ꯑꯅꯧꯕ ꯀꯅꯥꯁꯨ ꯆꯠꯇ꯭ꯔꯤꯕ ꯃꯐꯝ ꯑꯃ ꯂꯩꯌꯦ ꯑꯗꯨꯗ ꯆꯠꯈ꯭ꯔꯁꯦ ꯎꯝ ꯎꯝ ꯎꯝ ꯑꯗꯨ ꯇꯧꯔꯁꯦ ꯑꯗꯨꯒ ꯑꯩꯁꯨ ꯅꯪꯒꯤ ꯁꯤꯠ ꯕꯨꯛ ꯇꯧꯔꯒꯦꯀꯣ ꯏꯁꯀꯦꯗꯨꯜꯗ ꯑꯣꯀꯦ ꯎꯝ ꯎꯝ ꯑꯥ ꯁꯣꯏꯔꯣꯏ ꯁꯣꯏꯔꯣꯏ ꯎꯝ ꯎꯝ ꯅꯪꯁꯨ ꯁꯣꯏꯔꯅꯨ ꯑꯣꯀꯦ ꯑꯣꯀꯦꯀꯣ ꯑꯗꯨꯇꯧꯁꯦ ꯑꯥ ꯎꯝ ꯎꯝ ꯕꯥꯏ